ꯑꯩꯒꯤ ꯄꯨꯟꯁꯤꯗ ꯐꯨꯔꯨꯞꯀꯤ ꯑꯣꯏꯕ ꯂꯥꯟꯗꯤ ꯊꯦꯡꯅꯗ꯭ꯔꯤ ꯑꯗꯨꯒ ꯋꯥꯔꯤꯗꯤ ꯇꯥꯍꯧꯔꯦ ꯐꯨꯔꯨꯞꯀꯤ ꯑꯣꯏꯕ ꯑꯩꯈꯣꯏꯒꯤ ꯅꯥꯒꯥ ꯑꯃꯁꯨꯡ ꯀꯨꯀꯤ ꯇꯧꯈꯤꯕꯒꯤ ꯋꯥꯔꯤꯗꯤ ꯇꯥꯖꯩ ꯑꯗꯨꯗ ꯐꯨꯔꯨꯞꯀꯤ ꯑꯣꯏꯕꯗꯨꯗ ꯇꯧꯕꯗ ꯂꯥꯟꯗꯤ ꯑꯍꯟꯁꯤꯡꯅ ꯋꯥꯔꯤ ꯂꯤꯕꯤ ꯑꯩꯉꯣꯟꯗ ꯃꯇꯝꯗꯣ ꯌꯥꯝꯅ ꯐꯨꯔꯨꯞ ꯃꯁꯦꯟ ꯇꯧꯅꯕꯅꯤꯅ ꯑꯇꯩ ꯐꯨꯔꯨꯞꯇꯁꯨ ꯁꯣꯛꯏ ꯌꯥꯝꯅ ꯑꯋꯥꯕ ꯅꯪꯉꯤ ꯍꯥꯏ ꯍꯥꯏꯗꯤ ꯐꯨꯔꯨꯞ ꯑꯃꯅ ꯑꯃ ꯑꯅꯤꯃꯛ ꯐꯨꯔꯨꯞ ꯑꯃꯇꯈꯛꯇ ꯅꯠꯇꯕꯅꯤꯅ ꯐꯨꯔꯨꯞ ꯑꯅꯤ ꯇꯧꯅꯕꯅꯤꯅ ꯐꯨꯔꯨꯞ ꯑꯇꯩ ꯑꯇꯩ ꯃꯌꯥꯝ ꯂꯩꯔꯤꯁꯤꯁꯨ ꯑꯋꯥꯕ ꯂꯣꯏꯅ ꯅꯪꯉꯤ ꯍꯥꯏꯗꯤ ꯍꯥꯏꯋꯦ ꯑꯃ ꯑꯃ ꯂꯣꯏꯅ ꯐꯨꯔꯨꯞ ꯑꯅꯤ ꯇꯧꯅꯕꯗ ꯊꯤꯡꯖꯤꯟꯕ ꯑꯗꯨꯗꯒꯤ

ꯍꯥꯠꯅꯕ ꯁꯨꯅꯕ ꯃꯌꯥꯝ ꯑꯃ ꯑꯗꯨꯗꯒꯤ ꯂꯣꯏꯅ ꯇꯧꯋꯦ ꯍꯥꯏ ꯑꯗꯨꯒ ꯃꯇꯝꯗꯨꯗ ꯃꯃꯥ ꯃꯃꯥ ꯀꯥꯏꯅꯕ ꯃꯆꯥ ꯀꯥꯏꯅꯕ ꯃꯄꯥ ꯀꯥꯏꯅꯕ ꯑꯗꯨꯒꯨꯝꯕ ꯃꯌꯥꯝ ꯑꯃ ꯇꯧꯋꯦ ꯍꯥꯏ ꯑꯗꯨ ꯃꯇꯝꯗꯣ ꯍꯥꯏꯗꯤ ꯑꯩꯈꯣꯏꯒꯤ ꯁꯔꯀꯥꯔ ꯂꯩꯔꯤꯕ ꯁꯔꯀꯥꯔ ꯃꯇꯦꯡꯗꯤ ꯄꯥꯡꯉꯦ ꯑꯗꯨ ꯄꯥꯡꯉꯒꯁꯨ ꯃꯇꯝꯗꯨ ꯄꯥꯡꯉꯒꯁꯨ ꯌꯧꯗꯕꯅꯤꯅ ꯈꯔ ꯌꯧꯔꯒ ꯈꯔ ꯌꯧꯗꯕ ꯍꯥꯏꯗꯤ ꯄꯥꯡꯉꯒꯁꯨ ꯐꯨꯜ ꯑꯣꯏꯅ ꯄꯥꯡꯕ ꯉꯝꯗꯕꯅꯤꯅ ꯑꯗꯨꯃꯥꯏꯅ ꯇꯧꯗꯅ ꯃꯆꯤꯠ ꯃꯆꯤꯠ ꯍꯧꯖꯤꯛ ꯐꯥꯎꯕ ꯍꯥꯏꯗꯤ ꯑꯗꯨꯗꯒꯤ ꯂꯥꯟꯗꯨꯅ ꯍꯧꯖꯤꯛ ꯐꯥꯎꯕ ꯁꯣꯛꯍꯜꯂꯦ ꯁꯣꯛꯍꯜꯂꯦ ꯍꯥꯏꯕꯗꯤ ꯑꯩꯈꯣꯏ ꯑꯗꯨꯒꯤ ꯂꯥꯟꯗꯣ ꯀꯔꯤꯒꯨꯝꯕ ꯂꯩꯔꯝꯗꯕ ꯇꯥꯔꯒꯗꯤ ꯑꯩꯈꯣꯏꯒꯤ ꯏꯀꯣꯅꯣꯃꯤ ꯑꯣꯏꯔꯣ ꯆꯥꯎꯈꯠꯄꯒꯤ ꯂꯝꯖꯦꯟꯗ ꯍꯥꯏ ꯇꯥꯔꯦ ꯆꯥꯎꯈꯠꯄꯒꯤ ꯂꯝꯖꯦꯟꯗ ꯑꯩꯈꯣꯏꯁꯦ ꯃꯥꯡ ꯊꯥꯕ ꯑꯗꯨꯝ ꯌꯥꯔꯝꯃꯤꯕꯅꯤ ꯑꯗꯨꯒꯤ ꯂꯥꯟꯗꯨꯅ ꯃꯔꯝ ꯑꯣꯏꯔꯒ ꯑꯩꯈꯣꯏꯁꯦ ꯍꯧꯖꯤꯛ ꯐꯥꯎꯕ ꯑꯗꯨꯝ ꯀꯔꯤ ꯍꯥꯏ ꯇꯥꯔꯦ ꯑꯩꯈꯣꯏꯒꯤ ꯏꯀꯣꯅꯣꯃꯤꯗ ꯍꯥꯏ ꯇꯥꯔꯦ ꯑꯗꯨꯒꯨꯝꯕ ꯆꯥꯎꯈꯠꯇꯅ ꯂꯩꯔꯤ ꯍꯧꯖꯤꯛ ꯐꯥꯎꯕꯗ